ꯑꯍꯜ ꯑꯣꯏꯔꯕ ꯃꯤꯑꯣꯏꯁꯤꯡꯅ ꯋꯥꯈꯜꯒꯤ ꯃꯁꯥꯟꯅꯁꯤꯡ ꯁꯥꯟꯅꯕꯗꯤ ꯃꯆꯥ ꯃꯁꯨ ꯃꯈꯩꯒ ꯁꯥꯟꯅꯕ ꯑꯗꯒꯤ ꯃꯔꯨꯝ ꯀꯣꯟꯕꯤ ꯁꯥꯟꯅꯕ ꯄꯥꯎꯈꯣꯡ ꯆꯟꯕꯤ ꯁꯥꯟꯅꯕ ꯀꯥꯡ ꯁꯥꯟꯅꯕ ꯑꯁꯤꯒꯨꯝꯕ ꯃꯈꯩꯁꯤꯡꯁꯤ ꯁꯥꯟꯅꯩ